ꯃꯈꯣꯏꯅ ꯉꯥ ꯐꯥꯒꯦ ꯍꯥꯏꯔꯗꯤ ꯃꯣꯏ ꯍꯥꯟꯅ ꯄ꯭ꯔꯤꯄꯤꯌꯥꯔ ꯇꯧꯕꯅꯤ ꯃꯣꯏꯒꯤ ꯉꯥ ꯊꯤꯕꯒꯤ ꯖꯥꯜ ꯑꯗꯨꯒ ꯃꯈꯣꯏꯅ ꯊꯤꯕꯒꯤ ꯄꯣꯠ ꯀꯔꯤ ꯀꯔꯤꯁꯦ ꯄ꯭ꯔꯤꯄꯤꯌꯥꯔ ꯇꯧꯔꯒ ꯆꯠꯄꯅꯤ ꯃꯣꯏꯅ ꯃꯣꯏꯗꯤ ꯄ꯭ꯔꯤ ꯇꯤꯞ ꯑꯔꯦꯆꯔ ꯑꯣꯔ ꯑꯣꯔ ꯔꯣꯇꯤꯟꯒꯨꯝꯕꯁꯨ ꯂꯩꯕꯅꯤ ꯃꯈꯣꯏꯒꯤ ꯔꯣꯇꯤꯟꯁꯦ ꯀꯔꯝꯃꯥꯏꯅ ꯇꯧꯕ꯭ꯔꯥ ꯍꯥꯏꯔꯒ ꯉꯁꯤ ꯑꯌꯨꯛꯇ ꯄ꯭ꯔꯦ ꯇꯤꯞ ꯑꯣꯏꯔꯒ ꯏꯚꯤꯅꯤꯡꯁꯦ ꯊꯧꯔꯥꯡ ꯇꯧꯔꯒ ꯆꯠꯀꯅꯤ ꯑꯗꯨꯗ ꯅꯦꯛꯁ ꯗꯦ ꯑꯌꯨꯛꯇꯒꯤ ꯃꯣꯏꯅ ꯇ꯭ꯔꯥꯏꯞ ꯍꯥꯞꯄꯒꯤ ꯃꯐꯝꯗ ꯆꯠꯂꯒ ꯑꯌꯨꯛꯇ ꯂꯧꯊꯣꯛꯂꯒ ꯉꯥ ꯐꯥꯒꯅꯤ